ꯑꯩꯅ ꯃꯇꯥꯡ ꯆꯥꯗ꯭ꯔꯀꯥꯟꯗ ꯑꯈꯣꯏꯒꯤ ꯌꯥꯝꯅ ꯆꯥꯛꯁꯨ ꯂꯝꯕꯥ ꯃꯇꯥꯡꯗ ꯍꯥꯏꯇꯥꯔꯦ ꯑꯩꯅ ꯆꯥꯒꯟꯕꯁꯦ ꯇꯔꯥ ꯄꯤꯕ ꯕ꯭ꯔꯤꯠ ꯕ꯭ꯔꯤꯇꯥꯅꯤꯌꯥ ꯀꯦꯛꯇꯣ ꯌꯥꯝ ꯆꯥꯒꯜꯂꯦ ꯑꯈꯣꯏꯒꯤ ꯗꯨꯀꯥꯟꯗꯒꯤ ꯑꯗꯨꯝ ꯊꯕꯛ ꯆꯠꯂꯝꯕ ꯑꯣꯏꯔꯒꯁꯨ ꯆꯥꯛ ꯂꯥꯝꯈꯠꯂꯛꯑꯗꯤ ꯑꯗꯨꯝ ꯗꯨꯀꯥꯟ ꯑꯃꯗ ꯆꯪꯉꯒ ꯕ꯭ꯔꯤꯇꯥꯅꯤꯌꯥ ꯀꯦꯛ ꯑꯃꯒ ꯏꯁꯤꯡ ꯇꯔꯥ ꯄꯤꯕ ꯑꯃꯒ ꯂꯨꯄꯥ ꯇꯔꯥ ꯄꯤꯕ ꯇꯥꯂꯞ ꯑꯃꯒ ꯑꯗꯨ ꯆꯥꯔꯒꯗꯤ ꯑꯩꯒꯤ ꯍꯣꯜ ꯗꯦ ꯗꯨꯃ ꯑꯗꯨꯝ ꯀꯟꯇ꯭ꯔꯣꯜ ꯇꯧꯕ ꯉꯝꯃꯦ ꯍꯥꯏꯇꯥꯔꯦ